ꯂꯧꯃꯤ ꯁꯤꯡꯅ ꯂꯣꯟ ꯁꯔꯀꯥꯔꯗꯒꯤ ꯂꯧꯁꯤꯜꯂꯨꯔꯒ ꯂꯧ ꯎꯅꯕꯒꯤꯗꯃꯛꯇ ꯂꯣꯟ ꯂꯧꯁꯤꯜꯂꯒ ꯂꯣꯟ ꯁꯤꯡꯕ ꯉꯝꯗꯕ ꯀꯌꯥ ꯃꯔꯝꯗꯤ ꯃꯍꯥꯛ ꯃꯈꯣꯏꯅ ꯎꯔꯤꯕ ꯂꯧ ꯑꯗꯣ ꯏꯁꯤꯡ ꯋꯥꯠꯄ ꯂꯩꯕꯥꯛ ꯂꯩꯈꯣꯝ ꯊꯣꯛꯄ ꯅꯣꯡ ꯀꯥ ꯍꯦꯟꯅ ꯆꯨꯁꯤꯟꯕ ꯑꯃꯗꯤ ꯂꯩꯍꯥꯎ ꯂꯩꯕꯥꯛ ꯐꯠꯇꯕ ꯑꯗꯨꯅ ꯃꯔꯝ ꯑꯣꯏꯔꯒ ꯃꯐꯝ ꯑꯗꯨꯒꯤ ꯑꯋꯥꯕ ꯀꯌꯥ ꯊꯦꯡꯅꯗꯨꯅ ꯂꯧ ꯆꯦꯡ ꯆꯥꯛ ꯊꯥꯕ ꯂꯧꯁꯤꯡ ꯑꯗꯨ ꯐꯠꯇꯕꯒꯤ ꯃꯆꯥꯛ ꯑꯃ ꯑꯣꯏ ꯃꯗꯨꯅ ꯂꯧ ꯃꯤ ꯁꯤꯡꯒꯤ ꯄꯨꯟꯁꯤꯗ ꯌꯥꯝꯅ ꯑꯀꯥꯏꯕ ꯑꯣꯏ ꯃꯗꯨꯅ ꯃꯁꯥ ꯃꯊꯟꯇ ꯁꯤꯖꯕꯒꯤ ꯊꯥꯛ ꯌꯧꯔꯛꯏ ꯑꯩꯈꯣꯏꯅ ꯃꯗꯨ ꯃꯗꯨ ꯀꯔꯝꯅ ꯃꯁꯤ ꯊꯣꯛꯄꯗꯒꯤ ꯊꯤꯡꯉꯒꯦ ꯍꯥꯏꯕꯗ

ꯑꯩꯈꯣꯏꯅ ꯃꯗꯨ ꯃꯇꯝ ꯅꯥꯏꯅ ꯂꯣꯟ ꯁꯤꯡꯕꯤꯕ ꯑꯃꯗꯤ ꯂꯧꯎ ꯁꯤꯡꯎ ꯃꯇꯤꯛ ꯆꯥꯅ ꯎꯕꯤꯕ ꯑꯃꯁꯨꯡ ꯂꯩꯍꯥꯎ ꯃꯗꯨꯒ ꯃꯗꯨꯒꯤ ꯂꯩꯍꯥꯎꯗꯨꯒ ꯆꯥꯅꯕ ꯐꯔꯇꯤꯂꯥꯏꯖꯔ ꯁꯔꯀꯥꯔꯒꯤ ꯐꯔꯇꯤꯂꯥꯏꯖꯔ ꯅꯦꯆꯔꯦꯜ ꯐꯔꯇꯤꯂꯥꯏꯖꯔ ꯊꯥꯕ ꯑꯃꯁꯨꯡ ꯃꯗꯨꯕꯨ ꯌꯥꯝ ꯀꯨꯞꯊꯅ ꯌꯦꯡꯁꯤꯟꯕ ꯑꯃꯗꯤ ꯑꯐꯕ ꯃꯈꯜꯒꯤ ꯍꯤꯗꯥꯛ ꯆꯥꯏꯁꯤꯟꯗꯨꯅ ꯃꯗꯨꯒꯤ ꯄꯣꯠꯇꯨ ꯐꯖꯍꯟꯕ ꯂꯩꯉꯥꯛꯅ ꯃꯗꯨꯗꯒꯤ ꯀꯟꯅꯕꯒꯤ ꯈꯣꯡꯊꯥꯡ ꯀꯌꯥ ꯂꯧꯈꯠꯂꯤ ꯃꯗꯨꯒꯤ ꯈꯣꯡꯊꯥꯡꯁꯤꯡ ꯑꯗꯨꯗꯤ ꯏꯁꯀꯤꯝ ꯀꯤꯁꯥꯟ ꯌꯣꯖꯅꯥ ꯃꯌꯥꯝ ꯂꯩꯈ꯭ꯔꯦ ꯀꯤꯁꯥꯟ ꯌꯣꯖꯅꯥ ꯐꯥꯔꯃꯔ ꯁꯤꯡꯕꯨ ꯀꯟꯅꯕ ꯂꯧꯎ ꯁꯤꯡꯎꯕ ꯃꯤ ꯁꯤꯡꯕꯨ ꯀꯟꯅꯕ ꯃꯄꯨꯟꯁꯤ ꯃꯥꯡꯂꯤꯕꯗꯨ ꯀꯟꯅꯅꯕ ꯁꯔꯀꯥꯔꯅ ꯂꯧꯕ ꯌꯥꯕ ꯊꯧꯔꯝꯁꯤꯡ ꯏꯁꯀꯤꯝ ꯁꯤꯡ ꯂꯧꯈꯠꯂꯤ ꯃꯈꯣꯏꯒꯤ ꯐꯅꯕꯒꯤꯗꯃꯛꯇ ꯂꯝꯕꯤ ꯀꯌꯥꯁꯨ ꯁꯤꯜꯂꯤ ꯂꯣꯟ ꯄꯤꯔꯤ ꯄꯩꯁꯥ ꯄꯤꯔꯤ ꯂꯧꯎ ꯁꯤꯡꯎꯕ ꯉꯝꯗꯕ ꯃꯤꯗ ꯂꯣꯟ ꯄꯤꯔꯤ ꯂꯣꯟ ꯀꯌꯥ ꯀꯥꯏꯊꯔꯤ ꯁꯔꯀꯥꯔꯒꯤ ꯇꯔꯞꯇꯒꯤ